ꯑꯩꯅ ꯃꯅꯤꯄꯨꯔꯤꯒꯤ ꯋꯥꯔꯤꯗ ꯑꯩꯅ ꯄꯥꯝꯕꯁꯤ ꯀꯩꯕꯨ ꯀꯩꯑꯣꯏꯕꯅꯤ ꯃꯔꯝꯗꯤ ꯑꯉꯥꯡꯁꯤꯡꯒꯤ ꯋꯥꯈꯜ ꯂꯣꯟꯁꯤꯡ ꯌꯥꯝ ꯑꯣꯏ ꯃꯅꯤꯄꯨꯔꯒꯤ ꯀꯜꯆꯔ ꯑꯃꯗꯤ ꯂꯣꯜ ꯌꯣꯛꯈꯠꯂꯤ ꯑꯁꯤꯒꯨꯝꯕ ꯐꯨꯡꯒꯥ ꯋꯥꯔꯤ ꯑꯁꯤꯅ ꯑꯩꯈꯣꯏꯗ ꯃꯅꯤꯄꯨꯔꯒꯤ ꯊꯥꯏꯅꯒꯤ ꯑꯣꯏꯕ ꯆꯠꯅ ꯂꯣꯟꯆꯠꯁꯤꯡ ꯈꯪꯍꯜꯂꯤ